ꯇꯥꯏꯕꯪ ꯃꯤ ꯑꯩꯈꯣꯏꯅ ꯍꯤꯡꯂꯤꯕꯁꯤ ꯏꯁꯤꯡ ꯍꯥꯏꯕ ꯄꯣꯠꯁꯛꯁꯤꯃ ꯂꯩꯔꯝꯗ꯭ꯔꯒꯗꯤ ꯑꯩꯈꯣꯏ ꯃꯤꯑꯣꯏꯕꯅ ꯍꯤꯡꯕ ꯉꯝꯂꯣꯏ ꯏꯁꯤꯡ ꯍꯥꯏꯕ ꯄꯣꯠꯁꯛꯁꯤ ꯃꯤꯑꯣꯏꯕꯅ ꯅꯣꯡ ꯑꯃ ꯉꯥꯟꯕꯗꯒꯤꯅ ꯅꯨꯃꯤꯠ ꯑꯃ ꯇꯥꯕ ꯐꯥꯎꯕ ꯑꯁꯤ ꯏꯁꯤꯡꯁꯤ ꯗꯔꯀꯥꯔ ꯌꯥꯝꯅ ꯑꯣꯏ ꯍꯦꯛ ꯅꯣꯡ ꯑꯃ ꯉꯥꯟꯕꯗꯒꯤ ꯏꯁꯤꯡ ꯍꯥꯏꯕꯁꯤ ꯌꯥꯍꯧꯔꯛꯄꯗꯒꯤ ꯈꯣꯡ ꯍꯥꯝꯕ ꯈꯨꯠ ꯍꯥꯝꯕ ꯃꯥꯏ ꯃꯤꯠ ꯇꯥꯕ ꯏꯔꯨꯖꯕ ꯃꯥꯏꯊꯖꯕ ꯆꯥꯛ ꯏꯁꯤꯡ ꯊꯣꯡꯕ

ꯑꯗꯨꯗꯒꯤ ꯑꯩꯈꯣꯏꯅ ꯇꯨꯝꯕ ꯆꯥꯕ ꯑꯩꯈꯣꯏꯅ ꯍꯤꯞꯄꯤꯕ ꯐꯃꯨꯡ ꯐꯩꯖꯨꯞ ꯑꯗꯒꯤ ꯊꯥꯔꯤꯕ ꯃꯥꯏꯊꯕꯤ ꯊꯥꯔꯤꯕ ꯈꯣꯠꯂꯤꯕ ꯀꯔꯤ ꯀꯔꯥꯁꯤ ꯌꯥꯝꯗ꯭ꯔꯕꯗ ꯅꯤꯅꯤ ꯃꯔꯛ ꯍꯨꯝꯅꯤ ꯃꯔꯛ ꯑꯗꯨꯝ ꯁꯨꯔꯤꯕ ꯉꯥꯛꯇꯅꯤ ꯃꯁꯤꯗ ꯑꯉꯥꯡ ꯃꯆꯥ ꯌꯥꯎꯔꯒꯗꯤ ꯑꯃꯨꯛ ꯍꯦꯟꯅ ꯅꯨꯡꯇꯤꯒꯤ ꯁꯨꯕꯐꯥꯎ ꯑꯗꯨꯝ ꯌꯥꯎꯔꯤꯕꯅꯤ ꯑꯗꯨꯅ ꯏꯁꯤꯡꯒꯤ ꯃꯊꯧꯁꯤꯗꯤ ꯌꯥꯝ ꯇꯥꯡꯉꯤ ꯍꯥꯏꯖꯅꯤꯡꯉꯤ ꯑꯩꯈꯣꯏꯅ ꯍꯥꯏꯕꯗꯤ ꯑꯩꯈꯣꯏꯗꯤ ꯍꯤꯡꯒꯣꯟ ꯑꯃ ꯀꯣꯏꯕ ꯑꯩꯈꯣꯏꯅ ꯄꯣꯠ ꯆꯩ ꯊꯥꯔꯒ ꯑꯩꯈꯣꯏꯅ ꯆꯥꯔꯤꯕ ꯈꯣꯠꯂꯤꯕ ꯃꯌꯥꯝꯁꯤ ꯅꯣꯡꯖꯨ ꯄꯟꯊꯥ ꯃꯇꯝꯗꯗꯤ ꯈꯔ ꯐꯩ ꯑꯗꯨꯒ ꯀꯥꯂꯦꯟꯒꯤ ꯀꯔꯤꯒꯤ ꯃꯇꯝꯗꯗꯤ ꯑꯩꯈꯣꯏꯅ ꯏꯁꯤꯡ ꯍꯥꯏꯕꯁꯤ ꯑꯩꯈꯣꯏꯅ ꯇꯨꯂꯨꯗ ꯄꯥꯜꯂꯒ ꯇꯨꯔꯦꯗꯒꯤ ꯆꯤꯡꯈꯠꯂꯒ ꯑꯗꯨꯃꯥꯏꯅ ꯇꯧꯔꯒ ꯑꯩꯈꯣꯏꯅ ꯄꯥꯏꯞ ꯇꯧꯔꯒ ꯁꯨꯃꯥꯏꯅ ꯇꯧꯔ ꯏꯁꯤꯡꯁꯤ ꯆꯥꯏꯔꯒ ꯄꯣꯠꯁꯤ ꯊꯥꯕ ꯉꯥꯛꯇꯅꯤ ꯑꯗꯨꯅ ꯏꯁꯤꯡ ꯍꯥꯏꯕꯁꯤ ꯌꯥꯎꯗꯕ ꯁꯨꯡꯌꯥ ꯌꯥꯗꯦ ꯏꯁꯤꯡꯒꯤ ꯃꯊꯧꯁꯤ ꯍꯥꯏꯔꯒꯗꯤ ꯑꯁ ꯏꯁꯤꯡꯒꯤ ꯃꯊꯧꯁꯤ ꯌꯥꯝꯅ ꯁꯤꯡꯊꯥꯅꯤꯉꯥꯏ ꯑꯗꯨꯝ ꯑꯣꯏ ꯈꯨꯗꯤꯡꯃꯛꯇ ꯏꯁꯤꯡꯁꯦ ꯑꯗꯨꯝ ꯂꯣꯏꯅ ꯆꯪꯗꯕ ꯌꯥꯎꯗꯕ ꯌꯥꯗꯦ ꯀꯔꯤ ꯆꯥꯛ ꯊꯣꯡꯉꯦ ꯏꯁꯤꯡ ꯆꯥ ꯂꯣꯜꯂꯦ ꯏꯁꯤꯡ ꯌꯥꯎꯗꯕ ꯌꯥꯗꯦ ꯑꯩꯈꯣꯏꯅ ꯑꯦꯅꯤ ꯀꯩꯅꯣꯝꯃ ꯑꯩꯈꯣꯏꯅ ꯀꯩꯅꯣꯝꯃ ꯍꯧꯔꯒ ꯆꯥꯕ ꯈꯣꯠꯄ ꯍꯥꯏꯕꯁꯤ ꯏꯁꯤꯡꯁꯤꯃ ꯑꯗꯨꯝ ꯌꯥꯎꯗꯣꯏꯅꯤ ꯑꯩꯈꯣꯏꯅ ꯌꯦꯔꯨꯝ ꯑꯃ ꯑꯩꯈꯣꯏꯅ ꯐꯨꯠꯂꯒ ꯆꯥꯒꯦ ꯈꯜꯂꯗꯤ ꯏꯁꯤꯡ ꯗꯔꯀꯥꯔ ꯑꯣꯏ ꯏꯁꯤꯡ ꯌꯥꯎꯗꯅ ꯌꯦꯔꯨꯝ ꯐꯨꯠꯄ ꯌꯥꯗꯦ ꯑꯗꯒꯤ

ꯑꯗꯒꯤ ꯑꯩꯈꯣꯏꯅ ꯃꯦꯒꯤ ꯑꯃ ꯀꯩꯅꯣꯝꯃ ꯍꯧꯔꯒ ꯑꯩꯈꯣꯏꯅ ꯀꯩꯅꯣꯝꯃ ꯆꯥꯒꯦ ꯈꯜꯂꯁꯨ ꯃꯦꯒꯤ ꯑꯃ ꯍꯧꯕ ꯍꯥꯏꯕꯁꯤ ꯑꯩꯈꯣꯏ ꯏꯁꯤꯡ ꯍꯥꯏꯁꯤ ꯊꯥꯗꯗ꯭ꯔꯗꯤ ꯏꯁꯤꯡ ꯍꯥꯏꯁꯤ ꯌꯥꯎꯗ꯭ꯔꯗꯤ ꯍꯧꯕ ꯌꯥꯗꯦ ꯏꯁꯤꯡꯒꯤ ꯃꯊꯧꯁꯤ ꯌꯥꯝꯅ ꯇꯥꯏ ꯏꯁꯤꯡ ꯌꯥꯎꯗꯅ ꯇꯥꯏꯕꯪ ꯃꯤꯑꯣꯏꯕ ꯑꯩꯈꯣꯏꯅ ꯍꯤꯡꯕ ꯉꯝꯗꯦ

ꯀꯔꯤ ꯑꯩꯈꯣꯏꯅ ꯀꯔꯤꯒꯨꯝꯕ ꯑꯩꯈꯣꯏꯅ ꯑꯩꯈꯣꯏꯅ ꯀꯔꯤꯒꯨꯝꯕ ꯂꯐꯨ ꯑꯃ ꯀꯔꯤ ꯑꯃ ꯆꯥꯔ ꯊꯥꯔꯦꯅ ꯈꯜꯂꯁꯨ ꯑꯩꯈꯣꯏꯅ ꯌꯣꯡꯆꯥꯛ ꯄꯥꯝꯕꯤ ꯆꯥꯔ ꯑꯩꯈꯣꯏꯅ ꯀꯩꯒꯨꯝꯕ ꯁꯦꯝꯃꯦꯅ ꯈꯜꯂꯕ ꯑꯩꯈꯣꯏꯅ ꯏꯕ꯭ꯔꯤꯊꯤꯡ ꯈꯨꯗꯤꯡꯃꯛ ꯀꯩꯅꯣꯝꯃ ꯇꯧꯕ ꯄꯣꯠꯁꯦ ꯑꯩꯈꯣꯏꯅ ꯏꯁꯤꯡ ꯌꯥꯎꯗ꯭ꯔꯗꯤ ꯆꯥꯔ ꯀꯃꯥꯏꯅ ꯁꯦꯝꯗꯣꯏꯅꯣ ꯊꯥꯕ ꯌꯥꯗꯦ ꯑꯗꯨꯅ ꯑꯩꯈꯣꯏꯅ ꯀꯔꯤ ꯏꯁꯤꯡꯒꯤ ꯃꯊꯪꯁꯤ ꯌꯥꯝ ꯌꯥꯝꯃꯤ ꯇꯥꯏꯕꯪ ꯃꯤꯑꯣꯏꯕꯅ ꯏꯁꯤꯡ ꯑꯁꯤ ꯌꯥꯎꯗ꯭ꯔꯕꯗꯤ ꯀꯅꯥꯃꯇꯅ ꯁꯥ ꯉꯥ ꯖꯤꯕ ꯄꯥꯟꯕ ꯄꯨꯝꯅꯃꯛ ꯑꯃꯠꯇ ꯍꯤꯡꯕ ꯉꯝꯗꯦ ꯑꯗꯨꯅ ꯏꯁꯤꯡ ꯏꯁꯤꯡꯁꯤ ꯌꯥꯝꯅ ꯗꯔꯀꯥꯔ ꯑꯣꯏ ꯍꯥꯏꯅ ꯍꯥꯏꯖꯅꯤꯡꯉꯤ ꯏꯁꯤꯡ ꯌꯥꯎꯗꯅ ꯖꯤꯕ ꯄꯥꯟꯕ ꯑꯃꯠꯇ ꯍꯤꯡꯕ ꯉꯝꯕ ꯅꯠꯇꯦ ꯍꯥꯏꯅꯤꯡꯉꯤ ꯅꯣꯡꯃꯗ ꯏꯁꯤꯡ ꯍꯥꯏꯕ ꯄꯣꯠꯁꯛ ꯑꯁꯤ ꯍꯦꯛ ꯑꯩꯈꯣꯏꯅ ꯅꯨꯃꯤꯗꯥꯡꯒꯤ ꯃꯇꯝꯗ ꯍꯦꯛ ꯑꯩꯈꯣꯏꯅ ꯐꯃꯨꯡꯗ ꯆꯪꯉꯒ ꯍꯦꯛ ꯄꯣꯊꯥꯗ꯭ꯔꯤꯕ ꯐꯥꯎꯕ ꯏꯁꯤꯡꯒꯤ ꯃꯇꯝꯗꯨꯗꯅꯤ ꯏꯁꯤꯡꯒꯤ ꯃꯊꯧ ꯑꯩꯈꯣꯏꯅ ꯂꯣꯏꯔꯤꯕꯁꯦ ꯑꯗꯨꯅ ꯏꯁꯤꯡꯒꯤ ꯃꯊꯧ ꯌꯥꯝ ꯇꯥꯏ